ꯍꯜꯂꯣ ꯀꯅꯥ ꯑꯣꯏꯕꯤꯔꯕꯥ ꯑꯥ ꯑꯥ ꯑꯥ ꯑꯣ ꯑꯣ ꯑꯣ ꯑꯣ ꯈꯪꯉꯦ ꯈꯪꯉꯦ ꯑꯗꯨ ꯇꯧꯔꯝꯃꯦ ꯇꯧꯔꯝꯃꯦ ꯑꯗꯨꯏꯗꯣ ꯑꯩꯈꯣꯏ ꯂꯥꯛꯇꯤ ꯌꯧꯗꯤ ꯌꯧꯔꯛꯑꯅꯦꯕꯀꯣ ꯑꯗꯨ ꯄꯨꯡ ꯄꯨꯡꯁꯤ ꯑꯃ ꯀꯩꯅꯣ ꯏꯝꯐꯥꯜꯗꯤ ꯌꯧꯁꯤꯜꯂꯛꯑꯦꯕꯀꯣ ꯏꯝꯐꯥꯜꯗꯤ ꯌꯧꯁꯤꯜꯂꯦ ꯑꯗꯣ ꯑꯗꯨ ꯌꯧꯔꯛꯄꯗꯤ ꯄꯨꯡꯈꯥꯏ ꯄꯨꯡ ꯑꯃꯃꯨꯛꯇꯤ ꯆꯪꯈꯤꯗꯧ ꯃꯥꯜꯂꯦꯕꯀꯣ ꯑꯗꯨ ꯀꯩꯅꯣꯝꯇ ꯍꯪꯈꯤꯒꯦꯅꯦ ꯀꯩꯅꯣꯗꯣ ꯍꯥꯏꯗꯤ ꯑꯩꯈꯣꯏꯒꯤ ꯃꯤ ꯑꯩꯈꯣꯏ ꯃꯤ ꯃꯔꯤ ꯃꯤ ꯃꯔꯤꯗꯤ ꯁꯨꯏꯌꯦꯕ ꯂꯥꯛꯏꯁꯦ ꯃꯤ ꯃꯔꯤ ꯂꯥꯛꯑꯒ ꯑꯉꯥꯡ ꯈꯔꯁꯨ ꯌꯥꯎꯕ ꯑꯗꯨ ꯑꯉꯥꯡꯒꯤꯅ ꯇꯤꯀꯦꯠ ꯐ꯭ꯔꯤ ꯑꯣꯏꯔꯤꯕ꯭ꯔꯥ ꯅꯠꯇ꯭ꯔꯒꯅ ꯐ꯭ꯔꯤ ꯑꯣꯐ ꯆꯥꯔꯖ ꯑꯣꯏꯔꯤꯕ꯭ꯔꯥ ꯑꯗꯒꯤ ꯇꯤꯀꯦꯠ ꯃꯃꯜꯅ ꯀꯌꯥ

ꯑꯣ ꯑꯣ ꯑꯣ ꯑꯗꯣ ꯒꯥꯔꯤꯗꯤ ꯀꯃꯥꯏ ꯒꯥꯔꯤꯒꯗꯤ ꯀꯃꯥꯏꯅ ꯇꯧꯋꯤ ꯃꯅꯨꯡꯗ ꯑꯥ ꯌꯧꯉꯩ ꯊꯧꯖꯟꯕ ꯌꯥꯕ꯭ꯔꯥ ꯅꯠꯇ꯭ꯔꯒꯅ ꯃꯄꯥꯟꯗ ꯊꯃꯝꯒꯗ꯭ꯔꯥ ꯀꯃꯥꯏꯅ ꯇꯧꯋꯤ ꯑꯣ ꯍꯣꯏ ꯍꯣꯏ ꯑꯣ

ꯑꯣ ꯎꯝ ꯎꯝ

ꯑꯣ ꯑꯣ ꯍꯣꯏ ꯍꯣꯏ ꯑꯩꯈꯣꯏꯁꯨ ꯌꯧꯔꯛꯑꯅꯤ ꯌꯧꯕꯕꯨꯗꯤꯀꯣ ꯍꯧꯖꯤꯛ ꯌꯧꯔꯛꯑꯅꯤ ꯌꯧꯔꯛꯄꯒ ꯑꯗꯨꯝ ꯑꯩ ꯀꯩꯅꯣ ꯇꯧꯔꯒꯦ ꯐꯣꯟ ꯇꯧꯖꯔꯛꯑꯒꯦ ꯐꯣꯟ ꯇꯧꯔꯒ ꯑꯗꯨꯝ ꯊꯦꯡꯅꯔꯁꯦ ꯑꯗꯨꯝ ꯑꯥ ꯍꯣꯏ ꯍꯣꯏ ꯍꯣꯏ ꯑꯣ ꯍꯣꯏ ꯍꯣꯏ ꯌꯥꯝ ꯅꯤꯡꯁꯤꯡꯉꯛꯏꯁꯤꯁꯦ ꯌꯥꯝ ꯅꯨꯡꯉꯥꯏꯖꯔꯦꯀꯣ ꯑꯗꯨꯒ ꯍꯥꯏꯗꯤ ꯄ꯭ꯔꯥꯏꯖꯅ ꯀꯌꯥ ꯀꯌꯥꯃꯨꯛ ꯇꯥꯔꯦ ꯀꯩꯅꯣꯒꯤ ꯑꯩꯈꯣꯏꯒꯤ ꯇꯤꯀꯦꯠꯀꯤꯗꯨꯒꯤ ꯑꯩꯈꯣꯏ ꯑꯉꯥꯡ ꯑꯉꯥꯡ ꯑꯍꯨꯝ ꯑꯃꯒ ꯑꯗꯒꯤ ꯑꯩꯈꯣꯏ ꯃꯔꯤ ꯑꯃꯒ ꯂꯥꯛꯀꯗꯕꯅꯦꯕꯀꯣ ꯑꯉꯥꯡꯗꯨꯕꯨꯗꯤ ꯆꯍꯤ ꯑꯉꯥꯡ ꯃꯆꯥ ꯃꯥꯏꯅꯔ ꯑꯃ ꯌꯥꯎꯔꯦ ꯑꯅꯤꯕꯨꯗꯤ ꯆꯍꯤ ꯇꯔꯥꯗꯤ ꯂꯣꯏ ꯍꯦꯜꯂꯅꯦꯕꯀꯣ ꯑꯗꯨꯒ ꯑꯩꯈꯣꯏ ꯑꯩꯈꯣꯏ ꯃꯔꯤ ꯑꯃꯒ ꯑꯣ ꯑꯣ ꯑꯣ ꯑꯣ ꯑꯣ ꯑꯣ ꯑꯣ

ꯎꯝ ꯑꯣ ꯑꯣ ꯑꯗꯨꯗꯤ ꯌꯥꯝ ꯌꯥꯝꯕ ꯅꯠꯇꯦꯅ ꯑꯣ ꯑꯣ ꯍꯣꯏ ꯍꯣꯏ ꯐꯔꯦ ꯑꯗꯨꯗꯤ ꯑꯩ ꯍꯣꯔꯦꯟ ꯍꯣꯔꯦꯟ ꯌꯧꯔꯛꯄꯒꯤꯗꯣ ꯌꯧꯔꯛꯄꯒꯤꯗꯣ ꯐꯣꯟ ꯑꯗꯨꯝ ꯇꯧꯖꯔꯛꯑꯒꯦ ꯑꯗꯨꯗꯤ ꯑꯣ ꯐꯔꯦ ꯐꯔꯦ ꯊꯝꯃꯣ ꯊꯝꯃꯣ